ꯑꯈꯣꯏꯒꯤ ꯑꯈꯣꯏꯅ ꯑꯉꯥꯡ ꯑꯣꯏꯔꯤꯉꯩ ꯃꯇꯝꯗ ꯑꯩꯈꯣꯏ ꯌꯥꯎꯁꯪꯒꯤ ꯑꯈꯣꯏꯒꯤꯁꯦ ꯌꯥꯝꯅ ꯑꯩꯈꯣꯏ ꯌꯥꯎꯁꯪꯒ ꯁꯥꯔꯒ ꯑꯩꯈꯣꯏꯒꯤ ꯆꯥꯎꯅ ꯁꯥꯔꯀꯥꯟꯗ ꯃꯩꯖꯥꯎꯒ ꯍꯧꯔꯒ ꯇꯤꯛꯄ ꯑꯗꯨꯒ ꯌꯥꯎꯁꯪꯁꯤꯗ ꯑꯩꯈꯣꯏꯒꯤ ꯆꯥꯎꯅ ꯁꯥꯔꯦꯒ ꯑꯩꯈꯣꯏ ꯕꯥꯃꯣꯟꯒ ꯕꯥꯃꯣꯟꯒ ꯂꯦꯡꯁꯜꯂꯒ ꯑꯩꯈꯣꯏ ꯇꯩꯔꯝꯃꯤ ꯃꯇꯝꯗꯨꯗ ꯑꯗꯨꯕꯨ ꯍꯧꯖꯤꯛꯇꯤ ꯑꯗꯨꯒꯨꯝꯕꯁꯤꯡꯗꯨ ꯑꯃꯠꯇ ꯎꯕ ꯐꯪꯈꯤꯗ꯭ꯔꯦ ꯑꯗꯨꯒ ꯂꯣꯏꯅꯅ ꯑꯩꯈꯣꯏꯒꯤ ꯃꯇꯝ ꯂꯩ ꯂꯩ ꯂꯥꯡꯕ ꯑꯁꯤ ꯂꯩ ꯑꯁꯦ ꯍꯧꯖꯤꯛ ꯃꯇꯝꯗꯗꯤ ꯂꯩ ꯍꯦꯛꯄ ꯂꯩ ꯂꯥꯡ ꯂꯥꯏ ꯂꯩ ꯂꯥꯡꯕꯁꯦ ꯆꯠꯅꯗ꯭ꯔꯦ ꯃꯇꯝꯗꯨ ꯒꯤ ꯑꯩꯈꯣꯏꯅ ꯇꯧꯈꯤꯕꯗꯨ ꯂꯩ ꯂꯥꯡꯕ ꯈꯣꯠꯄ ꯑꯗꯨ ꯑꯗꯨꯒꯨꯝꯕꯗꯨ ꯅꯤꯡꯁꯤꯡꯉꯨꯔꯒ ꯌꯥꯝꯅ ꯍꯧꯖꯤꯛꯀꯤ ꯃꯇꯝꯁꯦ ꯑꯣꯏꯔꯤꯕ ꯐꯤꯕꯝꯁꯤꯒ ꯍꯥꯏꯔꯒꯗꯤ ꯌꯥꯝꯅ ꯈꯦꯠꯅꯔꯦ ꯑꯗꯨꯒ ꯗꯨꯒꯥ ꯄꯨꯖꯥ ꯗꯨꯒꯥ ꯄꯨꯖꯥ ꯃꯇꯝꯁꯤꯗ ꯑꯩꯈꯣꯏꯅ ꯗꯨꯒꯥꯁꯤ ꯐꯖꯅ ꯂꯥꯠꯆꯔꯦ ꯍꯥꯏꯔꯒ ꯑꯗꯨꯒ ꯂꯥꯏ ꯑꯩꯈꯣꯏꯒꯤ ꯂꯥꯏꯒ ꯂꯦꯡꯁꯜꯂꯒ ꯑꯗꯨ ꯑꯩꯈꯣꯏ ꯊꯥꯖꯅꯕꯒꯤ ꯃꯇꯨꯡ ꯏꯟꯅ ꯑꯩꯈꯣꯏꯒꯤ ꯌꯥꯝꯒꯁꯦ ꯁꯨꯒꯥꯏꯔꯒ ꯂꯥꯏ ꯆꯪꯉꯛꯄ ꯂꯥꯏ ꯈꯨꯡꯒꯨꯟ ꯀꯥꯏꯅ ꯇꯥꯕ꯭ꯔꯥ ꯈꯣꯠꯂꯨ ꯑꯗꯨꯃꯥꯏꯅ ꯌꯦꯡꯅꯕ ꯑꯗꯨꯒꯨꯝꯕ ꯑꯗꯨꯒꯨꯝꯕꯁꯤꯡ ꯑꯗꯨ ꯉꯁꯤꯗꯤ ꯑꯃꯠꯇ ꯂꯩꯈꯤꯗ꯭ꯔꯦ ꯌꯥꯎꯁꯪꯒꯁꯦ ꯍꯧꯖꯤꯛꯇꯤ ꯁ꯭ꯄꯣꯔꯠꯅ ꯃꯍꯨꯠ ꯁꯤꯟꯈ꯭ꯔꯦ ꯃꯁꯤ ꯑꯩꯈꯣꯏ ꯍꯥꯟꯅꯒꯤ ꯅꯤꯡꯁꯤꯡꯕꯒꯤꯗꯤ ꯌꯥꯝꯅ ꯂꯩ ꯑꯩꯈꯣꯏ ꯃꯇꯝꯗꯒꯤ ꯍꯧꯖꯤꯛ ꯁꯤꯡꯁꯤꯗꯗꯤ ꯑꯗꯨ ꯑꯃꯠꯇ ꯆꯠꯅꯗ꯭ꯔꯕꯅꯤꯅ ꯃꯁꯤꯒꯤ ꯀꯔꯤ ꯐꯕ ꯐꯠꯇꯕꯗꯨꯗꯤ ꯑꯐꯕꯁꯨ ꯌꯥꯎꯋꯤ ꯐꯠꯇꯕꯁꯨ ꯌꯥꯎꯋꯤ ꯑꯗꯨ ꯁꯤꯁꯤꯅꯦ ꯑꯩꯈꯣꯏꯒꯤ ꯑꯩꯅ ꯑꯉꯥꯡ ꯑꯣꯏꯔꯤꯉꯩ ꯅꯤꯡꯁꯤꯡꯖꯕ ꯍꯥꯏꯔꯒ